ꯑꯩꯈꯣꯏ ꯁꯣꯝꯗ ꯑꯩꯈꯣꯏ ꯀꯛꯆꯤꯡꯗꯁꯨ ꯑꯗꯨꯒꯨꯝꯕꯒꯤ ꯁ꯭ꯀꯨꯜ ꯂꯩꯌꯦ ꯃꯤꯠ ꯎꯗ꯭ꯔꯕꯒꯤ ꯃꯔꯣꯟ ꯊꯣꯛꯇꯕꯒꯤ ꯑꯗꯨꯝ ꯂꯩꯌꯦ ꯃꯈꯣꯏꯅ ꯇꯥꯛꯄꯤꯕꯁꯦ ꯐꯖꯅ ꯇꯥꯛꯄꯤꯌꯦ ꯑꯗꯣ ꯃꯣꯏꯁꯦ ꯌꯥꯝꯅ ꯑꯃꯔꯣꯝꯗ ꯈꯜꯂꯗꯤ ꯌꯥꯝꯅ ꯆꯦꯂꯦꯟꯖꯤꯡ ꯑꯣꯏꯕ ꯑꯣꯖꯥ ꯃꯈꯜ ꯑꯃꯅꯤ ꯑꯗꯨꯒꯨꯝꯕ ꯇꯥꯛꯄꯤꯕ ꯍꯥꯏꯕꯁꯦ ꯌꯥꯝꯅ ꯐꯩꯌꯦ ꯁꯦꯂꯔꯤꯈꯛ ꯐꯪꯕ ꯅꯠꯇ꯭ꯔꯁꯨ ꯏꯁꯣꯔꯒꯤ ꯊꯧꯖꯥꯜꯁꯨ ꯐꯪꯒꯅꯤ